ꯏꯖ ꯗꯤꯁ ꯃꯅꯤꯄꯨꯔ ꯇꯨꯔꯤꯁ ꯒꯥꯏꯗ ꯂꯥꯏꯟ ꯀꯦꯟ ꯌꯨ ꯏꯁꯄꯤꯛ ꯁꯥꯔ ꯀꯦꯟ ꯑꯥꯏ ꯏꯁꯄꯤꯛ ꯏꯟ ꯑꯣꯀꯦ ꯁꯥꯔ ꯁꯥꯔ ꯑꯩꯒꯤꯁꯤ ꯀꯩꯅꯣ ꯑꯩꯁꯤ ꯃꯅꯤꯄꯨꯔꯤ ꯃꯆꯥꯗꯤ ꯑꯣꯏ ꯑꯗꯨ ꯑꯩꯁꯤ ꯕꯦꯡꯒ꯭ꯂꯣꯔꯗ ꯑꯩꯒꯤ ꯔꯦꯁꯤꯗꯦꯟ ꯑꯣꯏ ꯂꯩꯔꯦ ꯑꯗꯨ ꯑꯩꯁꯤ ꯃꯅꯤꯄꯨꯔꯗ ꯀꯣꯏꯔꯛꯀꯦ ꯇꯧꯕ ꯑꯗꯨ ꯑꯩꯒꯤ ꯇꯨꯔꯤꯁꯀꯤ ꯕꯨꯛ ꯕꯨꯛꯀꯤꯡꯒꯨꯝꯕꯗꯤ ꯇꯧꯔꯦ ꯑꯗꯨ ꯑꯩ ꯒ꯭ꯌꯥꯟ ꯇꯥꯗꯕ ꯈꯔ ꯂꯩꯔꯕ ꯑꯗꯨ ꯑꯥꯏ ꯑꯦꯟ ꯑꯦ ꯃ꯭ꯌꯨꯖꯝ ꯍꯥꯏꯔꯤꯁꯤ ꯂꯣꯀꯦꯁꯟꯁꯤ ꯀꯗꯥꯏ ꯋꯥꯏ ꯑꯣꯏꯅꯤ ꯁꯥꯔ ꯁꯥꯔ ꯑꯩꯒꯤꯁꯤ ꯗꯦꯗ ꯊꯥꯔꯇꯤꯗ ꯍꯥꯏꯗꯤ ꯕꯨꯛꯀꯤꯡ ꯇꯧꯕꯅꯦ ꯃꯣꯏꯒꯤ ꯍꯣꯇꯦꯜꯗ ꯗꯦꯗ ꯊꯥꯔꯇꯤ ꯑꯗꯨꯃꯥꯏꯅꯗꯤ ꯕꯨꯛꯀꯤꯡ ꯇꯧꯋꯦ ꯑꯗꯣ ꯐꯨꯗ ꯐꯦꯁꯤꯂꯤꯇꯤ ꯏꯟꯇꯔꯅꯦꯠ ꯀꯨꯝꯕꯗꯤ ꯀꯃꯥꯏ ꯇꯧꯒꯦ ꯁꯥꯔ ꯑꯣꯀꯦ ꯁꯥꯔ ꯑꯗꯨꯒ ꯑꯩꯈꯣꯏꯒꯤ ꯄꯨꯜꯒꯨꯝꯕ ꯑꯗꯒꯤ ꯑꯉꯥꯡꯁꯤꯡꯒꯤ ꯁꯥꯟꯅꯕꯒꯤ ꯐꯦꯁꯤꯂꯤꯇꯤꯗꯤ ꯀꯔꯤ ꯀꯔꯤ ꯊꯝꯒꯦ ꯑꯣꯀꯦ ꯁꯥꯔ ꯑꯣꯀꯦ ꯁꯥꯔ ꯊꯦꯡ ꯌꯨ